ꯑꯩꯈꯣꯏꯅ ꯑꯦꯜ ꯄꯤ ꯖꯤ ꯁꯤꯂꯤꯟꯗꯔ ꯑꯃ ꯆꯥꯛ ꯊꯣꯡꯉꯤꯉꯩ ꯁꯤꯖꯤꯟꯅꯔꯤꯉꯩ ꯃꯅꯨꯡꯗ ꯑꯩꯈꯣꯏꯅ ꯇꯧꯗꯕ ꯊꯧꯔꯥꯡ ꯄ꯭ꯔꯤꯀꯣꯁꯟꯁꯤꯡ ꯈꯔ ꯍꯥꯏꯔꯕꯗ ꯑꯩꯈꯣꯏꯅ ꯍꯥꯏꯔꯤꯕ ꯒ꯭ꯌꯥꯁ ꯑꯗꯨ ꯐꯖꯅ ꯍꯥꯡꯂꯅꯤ ꯑꯣꯐ ꯑꯣꯟ ꯇꯧꯒꯅꯤ ꯅꯤꯌꯣꯝ ꯆꯨꯝꯅ ꯍꯥꯏꯔꯤꯕ ꯔꯤꯒꯨꯂꯦꯇꯔ ꯑꯗꯨ ꯐꯖꯅ ꯑꯩꯈꯣꯏꯅ ꯂꯨꯅ ꯅꯥꯟꯅ ꯊꯝꯒꯗꯕꯅꯤ ꯑꯃꯁꯨꯡ ꯃꯁꯤ ꯂꯨꯅ ꯅꯥꯟꯅ ꯊꯝꯗ꯭ꯔꯕꯗꯤ ꯃꯁꯤꯅ ꯑꯩꯈꯣꯏꯗ

ꯗꯦꯟꯖꯔ ꯌꯥꯝꯅ ꯈꯨꯗꯣꯡꯊꯤꯅꯤꯉꯥꯏ ꯑꯣꯏ ꯐꯖꯅ ꯑꯩꯈꯣꯏꯅ ꯁꯤꯖꯤꯟꯅꯗ꯭ꯔꯒꯗꯤ ꯃꯔꯝ ꯑꯁꯤꯅ ꯑꯉꯥꯡꯁꯤꯡꯗ ꯐꯖꯅ ꯇꯥꯛꯄꯤ ꯇꯝꯕꯤꯒꯗꯕꯅꯤ ꯑꯃꯁꯨꯡ ꯂꯩꯔꯤꯕ ꯑꯍꯜ ꯂꯃꯟꯁꯤꯡ ꯑꯃꯁꯨꯡ ꯏꯃꯨꯡꯒꯤ ꯃꯤꯑꯣꯏꯁꯤꯡꯗ ꯐꯖꯅ ꯃꯁꯤ ꯑꯦꯋꯥꯔꯅꯦꯁ ꯑꯃ ꯁꯤꯜꯂꯒ ꯃꯁꯤ ꯀꯃꯥꯏꯅ ꯁꯤꯖꯤꯟꯅꯒꯅꯤ ꯍꯥꯏꯕꯗꯨ ꯃꯌꯥꯝꯗ ꯈꯪꯍꯟꯕꯤꯒꯗꯕꯅꯤ ꯑꯃꯁꯨꯡ ꯒ꯭ꯌꯥꯁ ꯁꯤꯂꯤꯟꯗꯔ ꯁꯤꯖꯤꯟꯅꯕꯗ ꯑꯩꯈꯣꯏꯅ ꯌꯥꯝꯅ ꯆꯦꯛꯁꯤꯟꯅ ꯁꯤꯖꯤꯟꯅꯒꯗꯕꯅꯤ ꯑꯃꯁꯨꯡ ꯃꯁꯤ ꯑꯩꯈꯣꯏꯅ ꯑꯣꯐ ꯑꯣꯟ ꯇꯧꯕ ꯑꯗꯨꯗꯒꯤ ꯑꯩꯈꯣꯏꯅ ꯒ꯭ꯌꯥꯁ ꯁꯤ ꯂꯤꯛ ꯑꯣꯏꯔꯛꯄ ꯃꯇꯝꯗ ꯐꯖꯅ ꯐꯤꯛꯁ ꯇꯧꯕꯤꯒꯗꯕꯅꯤ ꯃꯁꯤ ꯑꯩꯈꯣꯏꯅ ꯐꯖꯅ ꯐꯤꯛꯁ ꯇꯧꯗꯕ ꯇꯥꯔꯒꯗꯤ ꯍꯥꯏꯔꯤꯕ ꯁꯤꯂꯤꯟꯗꯔ ꯑꯁꯦ ꯑꯩꯈꯣꯏꯗ ꯈꯨꯗꯣꯡꯊꯤꯅꯤꯉꯥꯏ ꯑꯣꯏ ꯃꯔꯝ ꯑꯁꯤꯅ ꯑꯩꯈꯣꯏꯅ ꯒꯃꯦꯟꯒꯤ ꯁꯥꯏꯠ ꯑꯃꯁꯨꯡ ꯑꯇꯣꯞꯄ ꯗꯤꯁꯇ꯭ꯔꯤꯛꯀꯤ ꯁꯥꯏꯠꯇꯒꯤ ꯑꯩꯈꯣꯏꯅ ꯃꯁꯤ ꯐꯤꯛꯁ ꯇꯧꯅꯕꯒꯤꯗꯃꯛꯇ ꯃꯁꯤ ꯑꯩꯈꯣꯏꯅ